ꯆꯠꯂꯨꯕ ꯃꯇꯝꯗ ꯈꯨꯗꯣꯡꯆꯥꯗꯕ ꯑꯋꯥꯕ ꯀꯌꯥ ꯑꯃꯔꯣꯝꯒꯤ ꯄꯨꯟꯁꯤ ꯑꯗꯨ ꯏꯕꯥꯅꯤꯅ ꯑꯗꯨꯝ ꯋꯥꯔꯤ ꯁꯥꯅꯖꯩ ꯃꯍꯥꯛꯅ ꯑꯋꯥꯕ ꯑꯗꯨ ꯑꯩꯉꯣꯟꯗ ꯑꯦꯛꯁꯄ꯭ꯔꯦꯟꯁ ꯇꯧꯏ ꯃꯍꯥꯛ ꯑꯃꯨꯛꯁꯨ ꯅꯣꯛꯄ ꯌꯥꯎꯏ ꯑꯃꯨꯛꯁꯨ ꯀꯞꯄ ꯌꯥꯎꯏ ꯃꯍꯥꯛꯀꯤ ꯑꯋꯥꯕ ꯀꯌꯥ ꯑꯗꯨ ꯑꯩꯍꯥꯛꯁꯨ ꯃꯥꯒꯤ ꯃꯇꯧ ꯑꯗꯨ ꯎꯔꯒ ꯌꯦꯡꯉꯒ ꯑꯩꯍꯥꯛ ꯑꯃꯛꯁꯨ ꯅꯣꯛꯏ ꯑꯃꯨꯛꯁꯨ ꯀꯞꯄꯁꯨ ꯀꯞꯃꯤꯟꯅꯩ ꯄꯨꯂꯞ ꯃꯇꯝ ꯑꯗꯨꯗ ꯑꯩꯒꯤ ꯑꯦꯛꯁꯄ꯭ꯔꯤꯌꯦꯟꯁ ꯌꯥꯝꯅ ꯂꯩꯈꯤ ꯃꯥꯉꯣꯟꯗꯒꯤ ꯃꯍꯥꯛꯅ ꯑꯩꯉꯣꯟꯗ ꯍꯥꯏꯈꯤ ꯃꯍꯥꯛꯅ ꯖꯔꯅꯤ ꯆꯠꯄ ꯈꯨꯗꯤꯡꯃꯛ ꯑꯁꯤꯗ ꯈ꯭ꯋꯥꯏꯗꯒꯤ ꯅꯨꯡꯉꯥꯏꯕ ꯑꯁꯤ ꯑꯩꯍꯥꯛꯀ ꯊꯦꯡꯅꯖꯈꯤꯕ ꯑꯁꯤꯅꯤ ꯑꯩꯍꯥꯛꯀ ꯄꯨꯟꯅ ꯂꯩꯃꯤꯟꯅꯕ ꯆꯥꯃꯤꯟꯅꯕ ꯑꯁꯤ ꯃꯍꯥꯛꯀꯤ ꯑꯄꯥꯝꯕ ꯑꯃꯁꯨꯡ ꯑꯣꯏꯈꯤ ꯃꯍꯥꯛꯅ ꯂꯥꯛꯄ ꯆꯠꯂꯛꯄ ꯈꯨꯗꯤꯡꯃꯛꯇꯒꯤ ꯑꯩꯒꯨꯝꯕ ꯃꯤꯁꯛ ꯑꯃꯠꯇ ꯐꯪꯉꯛꯈꯤꯗ꯭ꯔꯤ ꯍꯥꯏ ꯂꯝꯀꯣꯏꯕꯁꯤꯡ ꯑꯁꯤꯗꯒꯤ ꯑꯩꯍꯥꯛꯅ ꯃꯐꯝꯗ ꯂꯩꯔꯝꯕ ꯐꯖꯕ ꯀꯌꯥꯁꯤꯡ ꯑꯗꯨꯗꯒꯤ ꯑꯍꯦꯟꯕ ꯑꯦꯛꯁꯄ꯭ꯔꯦꯟꯁ ꯃꯌꯥꯝ ꯑꯃꯁꯨ ꯎꯕ ꯑꯩꯍꯥꯛꯅ ꯐꯪꯖꯈꯤ ꯃꯣꯏꯅ ꯑꯩꯈꯣꯏ ꯁꯤꯗ ꯂꯩꯇꯕ ꯈꯨꯗꯤꯡꯃꯛ ꯑꯗꯣ ꯃꯣꯏꯅ ꯋꯥꯔꯤ ꯂꯤꯕꯤ ꯃꯁꯤꯗ ꯁꯤ ꯂꯩꯍꯧꯋꯏ ꯑꯁꯤꯗ ꯁꯤ ꯂꯩꯍꯧꯏ ꯍꯥꯏꯔꯤꯕ ꯋꯥꯔꯤꯁꯤꯡ ꯑꯗꯨ ꯇꯥꯔꯨꯕ ꯃꯇꯨꯡꯗ ꯑꯩꯍꯥꯛꯁꯨ ꯈꯪꯅꯤꯡꯕ ꯆꯠꯅꯤꯡꯕ ꯀꯌꯥ ꯑꯃꯔꯣꯝ ꯄꯣꯛꯂꯛꯈꯤ ꯑꯩꯍꯥꯛꯀꯤ ꯑꯦꯛꯁꯄ꯭ꯔꯦꯟꯁ ꯑꯅꯧꯕ ꯀꯌꯥ ꯑꯃꯁꯨꯡ ꯍꯦꯟꯒꯠꯂꯛꯈꯤ